ꯑꯩꯈꯣꯏ ꯈꯨꯡꯒꯪꯒꯤ ꯑꯣꯏꯕꯅꯤꯅ ꯃꯦꯆꯤꯟꯒꯤ ꯑꯣꯏꯕꯗꯤ ꯁꯤꯖꯤꯟꯅꯗꯦ ꯑꯩꯈꯣꯏ ꯈꯨꯠꯁꯦꯝꯒꯤ ꯑꯣꯏꯕ ꯁꯤꯖꯤꯟꯅꯕꯅ ꯌꯦꯟ ꯉꯥꯅꯨꯁꯦ ꯃꯆꯥ ꯀꯣꯛꯄ ꯃꯇꯝꯗ ꯃꯄꯤ ꯃꯁꯥꯅ ꯑꯣꯏꯅ ꯀꯣꯜꯂꯒ ꯃꯆꯥ ꯀꯣꯜꯍꯟꯕ ꯑꯗꯨꯒ ꯃꯆꯥ ꯀꯣꯛꯂꯛꯄ ꯃꯇꯝꯗꯅ ꯃꯆꯥꯗꯣ ꯃꯄꯤꯅ

ꯆꯦꯟꯕꯁꯨ ꯌꯥꯎꯋꯦ ꯑꯗꯨ ꯃꯄꯤꯅ ꯆꯦꯟꯗ꯭ꯔꯒꯅ ꯑꯩꯈꯣꯏ ꯏꯁꯥꯅ ꯀꯩꯗꯧꯕ ꯍꯥꯏꯔꯒꯗꯤ ꯄꯤꯛꯂꯤꯉꯩ ꯃꯇꯝ ꯑꯣꯏꯕꯅꯤꯅ ꯁꯤꯗꯅꯕ ꯑꯩꯈꯣꯏ ꯐꯤꯅꯥ ꯌꯣꯝꯁꯜꯂꯒ ꯁꯦꯝꯃꯒ ꯍꯤꯡꯍꯜꯂꯤ ꯌꯣꯛꯑꯦ